ꯍꯜꯂꯣ ꯐꯧ ꯈꯔ ꯃꯣꯟ ꯌꯥꯡꯈꯩꯃꯨꯛꯇ ꯂꯧꯖꯒꯦ ꯇꯧꯕ ꯊꯣꯏꯕꯤ ꯐꯧ

ꯑꯩꯈꯣꯏꯒꯤ ꯁꯪꯒꯗꯧꯕ ꯃꯇꯝꯁꯤꯡ ꯑꯁꯤ ꯉꯥꯛꯇꯪ ꯁꯟꯗꯥ ꯋꯥꯏꯗ ꯁꯪꯒꯅꯤ ꯑꯗꯨꯗ ꯂꯥꯛꯆꯔꯒꯦ ꯃꯃꯟ ꯈꯪꯖꯗ꯭ꯔꯤ ꯃꯃꯟ ꯀꯌꯥꯗ ꯇꯥꯏꯗꯣꯏꯅꯣ ꯑꯗꯨ ꯑꯩꯈꯣꯏꯗꯤ ꯃꯣꯟ ꯌꯥꯡꯈꯩꯃꯨꯛ ꯂꯧꯒꯗꯕꯅꯤꯅ ꯑꯗꯨꯗꯒꯤ ꯈꯤꯖꯤꯛꯇꯪ ꯇꯥꯕ ꯌꯥꯒꯗ꯭ꯔꯥ ꯑꯗꯨ ꯃꯣꯟ ꯌꯥꯡꯈꯩꯗꯨ ꯂꯧꯖꯕꯗ ꯐꯧꯗꯨ ꯀꯌꯥꯝ ꯇꯤꯟ ꯀꯌꯥꯝ ꯍꯥꯞꯀꯗꯧꯕ ꯐꯔꯦ ꯑꯗꯨꯗꯤ ꯑꯣ ꯐꯔꯦ ꯐꯔꯦ ꯑꯗꯨꯗꯤ ꯑꯩꯈꯣꯏ ꯑꯩꯈꯣꯏ ꯁꯉꯥꯏ ꯌꯨꯝꯐꯝꯗꯒꯤꯅꯤ ꯃꯤꯡ ꯁꯍꯦꯔꯥ ꯀꯧꯏ ꯑꯥ ꯑꯗꯨꯗꯤ ꯑꯩꯈꯣꯏ ꯍꯣꯔꯦꯟ ꯐꯧ ꯄꯨꯒꯗꯃꯤꯅ ꯒꯥꯔꯤ ꯑꯆꯧꯕ ꯑꯃꯒ ꯑꯗꯨꯝ ꯂꯥꯛꯆꯔꯒꯦ ꯑꯗꯨꯒ ꯑꯩꯈꯣꯏꯅ ꯑꯃꯨꯛ ꯀꯣꯜ ꯇꯧꯁꯤꯜꯂꯛꯂꯒꯦ ꯐꯔꯦ ꯊꯝꯂꯒꯦ ꯑꯗꯨꯗꯤ